ꯑꯩꯒꯤ ꯑꯄꯥꯝꯕ ꯏꯕꯒꯤ ꯍꯩꯅꯕꯤ ꯂꯩ ꯑꯃꯁꯨꯡ ꯔꯧꯇꯤꯟꯗꯤ ꯂꯩꯖꯗꯦ ꯃꯔꯝꯗꯤ ꯏꯕ ꯍꯥꯏꯕꯁꯤ ꯌꯥꯝꯅ ꯃꯔꯨ ꯑꯣꯏ ꯃꯔꯝ ꯑꯁꯤꯅ ꯑꯩꯅ ꯏꯕ ꯑꯁꯤ ꯑꯩꯈꯣꯏꯅ ꯂꯥꯏꯔꯤꯛ ꯑꯃꯗꯒꯤ ꯅꯣꯠꯁ ꯄꯣꯏꯟꯠ ꯂꯧꯊꯣꯛꯄ ꯅꯠꯇ꯭ꯔꯒꯅ ꯀꯅꯥꯒꯨꯝꯕ ꯀꯅꯥꯒꯨꯝꯕ ꯑꯃꯒꯤ ꯄꯨꯟꯁꯤꯒꯤ ꯋꯥꯔꯤ ꯑꯃꯁꯨꯡ ꯂꯩꯔꯤꯕ ꯊꯧꯗꯣꯛ ꯋꯥꯊꯣꯛꯇ ꯌꯨꯝꯐꯝ ꯑꯣꯏꯔꯒ ꯏꯕ ꯑꯁꯤ ꯌꯥꯝꯅ ꯄꯥꯝꯖꯩ ꯑꯃꯁꯨꯡ ꯔꯣꯇꯤꯟꯗꯤ ꯂꯩꯖꯗꯦ ꯍꯥꯏꯔꯤꯕ ꯏꯕꯒꯤ ꯍꯩꯅꯕ ꯑꯁꯤ ꯑꯩꯅ ꯑꯉꯥꯡ ꯑꯣꯏꯔꯤꯉꯩꯗꯒꯤ ꯍꯥꯏꯕꯗꯤ ꯌꯥꯝꯅ ꯄꯤꯛꯂꯤꯉꯩꯗꯒꯤ ꯍꯩꯅꯖꯕ ꯌꯥꯝꯅ ꯄꯥꯝꯖꯕ ꯑꯩꯒꯤ ꯍꯦꯕꯤꯠ ꯑꯃꯅꯤ ꯍꯥꯏꯔꯤꯕ ꯍꯦꯕꯤꯠ ꯑꯁꯤ ꯍꯧꯖꯤꯛꯁꯨ ꯂꯩꯖꯔꯤ ꯑꯃꯁꯨꯡ ꯍꯧꯖꯤꯛꯇꯤ ꯏꯕꯒꯤ ꯊꯕꯛ ꯑꯁꯦ ꯌꯥꯝꯅ ꯍꯦꯟꯒꯠꯂꯦ ꯃꯔꯝꯗꯤ ꯅꯣꯠꯁ ꯄꯣꯏꯟꯠ ꯁꯦꯝꯕ ꯂꯥꯏꯔꯤꯛ ꯌꯥꯝꯕ ꯃꯔꯝꯅ ꯅꯣꯠꯁ ꯄꯣꯏꯟꯠ ꯁꯦꯝꯕ ꯑꯗꯨꯒ ꯑꯩꯈꯣꯏꯅ ꯑꯦꯁꯦ ꯄꯦꯄꯔ ꯑꯩꯈꯣꯏꯒꯤ ꯏꯕꯒꯤ ꯆꯥꯡꯁꯤ ꯑꯗꯨꯛꯀꯤ ꯃꯇꯤꯛ ꯍꯥꯏꯅꯤꯉꯥꯏ ꯂꯩꯇꯅ ꯍꯦꯟꯒꯠꯂꯦ ꯑꯃꯁꯨꯡ ꯃꯁꯤ ꯏꯕ ꯑꯁꯤꯗ ꯑꯩꯈꯣꯏꯅ ꯀꯔꯝꯕ ꯃꯑꯣꯡꯗ ꯏꯒꯗꯒꯦ ꯍꯥꯏꯕꯗꯤ ꯊꯛꯁꯤ ꯈꯥꯁꯤ ꯌꯥꯎꯅ ꯑꯩꯈꯣꯏꯒꯤ ꯑꯩꯅ ꯏꯔꯤꯕ ꯑꯁꯤ ꯃꯇꯧ ꯀꯔꯝꯅ ꯀꯔꯝꯕ ꯃꯑꯣꯡꯗ ꯃꯌꯥꯝꯅ ꯄꯥꯝꯅꯕ ꯑꯃꯁꯨꯡ ꯃꯁꯤꯒꯤ ꯁꯣꯁꯥꯏꯇꯤ ꯑꯁꯤꯗ ꯅꯠꯇ꯭ꯔꯒꯅ ꯃꯤ ꯀꯅꯥꯒꯨꯝꯕ ꯑꯃꯗ ꯅꯨꯡꯉꯥꯏꯇꯕ ꯐꯥꯎꯒꯗ꯭ꯔ ꯍꯥꯏꯕ ꯑꯗꯨꯒꯨꯝꯕꯒꯤ ꯃꯇꯥꯡꯗꯨ ꯑꯗꯨ ꯉꯥꯛꯅ ꯆꯠꯆꯩ ꯃꯔꯝꯗꯤ ꯑꯩꯈꯣꯏꯅ ꯃꯤ ꯑꯃꯅ ꯅꯨꯡꯉꯥꯏꯔꯣꯏꯗꯕ ꯃꯑꯣꯡꯗ ꯏꯕ ꯑꯩꯈꯣꯏꯒꯤ ꯁꯝꯅ ꯍꯥꯏꯔꯕꯗ ꯒꯕꯔꯃꯦꯟꯠ ꯑꯃꯗ ꯑꯩꯈꯣꯏꯅ ꯅꯨꯡꯉꯥꯏꯇꯕ ꯃꯑꯣꯡꯗ ꯏꯔꯒ ꯐꯣꯡꯗꯣꯛꯄ ꯑꯗꯨꯒꯨꯝꯕ ꯑꯁꯤ ꯉꯥꯛꯅ ꯆꯠꯆꯩ ꯃꯔꯝ ꯑꯁꯤꯅ ꯑꯩꯈꯣꯏꯅ ꯄꯣꯂꯤꯇꯤꯛꯁꯇ ꯑꯣꯏꯕ ꯑꯗꯒꯤ ꯑꯩꯈꯣꯏꯒꯤ ꯏꯃꯥ ꯂꯩꯕꯥꯛꯀꯤ ꯑꯣꯏꯕ ꯇꯣꯉꯥꯟ ꯇꯣꯉꯥꯟꯕ ꯔꯥꯏꯇꯤꯡ ꯁꯤꯁꯇꯦꯝꯁꯤꯗ ꯗꯤꯁꯤꯄ꯭ꯂꯤꯟ ꯍꯥꯏꯔꯤꯕ ꯕꯤꯍꯦꯚꯤꯌꯔ ꯗꯤꯁꯤꯄ꯭ꯂꯤꯟ ꯑꯁꯦ ꯑꯁꯤ ꯉꯥꯛꯇꯨꯅ ꯆꯠꯂꯤ ꯁꯝꯅ ꯍꯥꯏꯔꯕꯗ ꯑꯩꯈꯣꯏꯅ ꯀꯅꯥꯒꯨꯝꯕ ꯑꯃꯒꯤ ꯕꯥꯏꯑꯣꯒ꯭ꯔꯥꯐꯤ ꯍꯥꯏꯕꯗꯤ ꯀꯅꯥꯒꯨꯝꯕꯒꯤ ꯄꯨꯟꯁꯤ ꯋꯥꯔꯤ ꯏꯕ ꯃꯇꯝꯗ ꯑꯩꯈꯣꯏꯅ ꯈꯪꯗꯕꯤꯗ ꯄꯪꯁꯥꯗ ꯁꯥꯒꯠꯂꯒ ꯏꯕ ꯑꯁꯤ ꯇꯧꯗꯦ ꯇꯧꯖꯥꯗꯦ ꯃꯔꯝ ꯑꯁꯤꯅ ꯑꯩꯈꯣꯏꯅ ꯀꯔꯤꯒꯨꯝꯕ ꯍꯤꯁꯇ꯭ꯔꯤ ꯑꯃꯗꯤ ꯕꯥꯏꯑꯣꯒ꯭ꯔꯥꯐꯤ ꯅꯠꯇ꯭ꯔꯒꯅ ꯇꯣꯉꯥꯟ ꯇꯣꯉꯥꯟꯕ ꯋꯥꯈꯜꯂꯣꯟ ꯐꯣꯡꯗꯣꯛꯄ ꯃꯇꯝꯗ ꯑꯩꯈꯣꯏꯅ ꯗꯤꯁꯤꯄ꯭ꯂꯤꯟ ꯉꯥꯛꯑꯒ ꯑꯩ ꯏꯁꯥꯅ ꯗꯤꯁꯤꯄ꯭ꯂꯤꯟ ꯉꯥꯛꯑꯒ ꯏꯖꯩ ꯍꯥꯏꯔꯤꯕ ꯃꯑꯣꯡ ꯑꯁꯨꯝꯅ ꯏꯕ ꯑꯁꯤ ꯌꯥꯝꯅ ꯗꯔꯀꯥꯔ ꯑꯣꯏ ꯍꯥꯏꯕꯗꯤ ꯑꯩꯅ ꯍꯥꯏꯔꯤꯕ ꯏꯕꯒꯤ ꯍꯩꯅꯕꯤ ꯑꯁꯤ ꯃꯇꯝ ꯄꯨꯡꯕꯗ ꯊꯝꯃꯤ ꯅꯨꯃꯤꯗꯥꯡꯗ ꯅꯨꯡꯊꯤꯜꯗ ꯑꯃꯁꯨꯡ ꯑꯌꯨꯛꯇ ꯏꯕꯒꯤ ꯆꯠꯅꯕꯤ ꯍꯥꯏꯕꯗꯤ ꯍꯤꯕꯤꯠ ꯑꯁꯦ ꯑꯩꯒꯤ ꯂꯩꯖꯩ ꯑꯩꯒꯤ ꯄꯤꯛꯏꯉꯩꯗꯩ ꯌꯥꯎꯔꯛꯄ ꯍꯦꯕꯤꯠ ꯑꯃꯅꯤ ꯑꯃꯁꯨꯡ ꯃꯁꯤꯗ ꯗꯤꯁꯤꯄ꯭ꯂꯤꯟ ꯑꯁꯤ ꯌꯥꯝꯅ ꯃꯔꯨ ꯑꯣꯏ ꯃꯔꯝꯗꯤ ꯑꯩꯈꯣꯏꯅ ꯏꯔꯤꯕ ꯑꯗꯨ ꯄꯪꯏꯇ ꯏꯕ ꯌꯥꯗꯦ ꯃꯔꯝꯗꯤ ꯑꯩꯅ ꯏꯔꯤꯕ ꯑꯗꯨ ꯁꯃꯥꯖꯇ ꯅꯠꯇ꯭ꯔꯒ ꯀꯅꯥꯒꯨꯝꯕ ꯑꯃꯗ ꯅꯨꯡꯉꯥꯏꯔꯣꯏꯗꯕ ꯅꯠꯇ꯭ꯔꯒꯅ ꯑꯩꯈꯣꯏꯅ ꯃꯦꯛ ꯅꯣꯠ ꯄꯣꯏꯟꯠ ꯁꯦꯝꯕꯗ ꯑꯩꯈꯣꯏꯅ ꯂꯥꯟꯕ ꯌꯥꯎꯔꯒꯗꯤ ꯃꯗꯨꯗ ꯑꯩꯈꯣꯏꯒꯤ ꯏꯁꯥꯒꯤ ꯀꯦꯔꯤꯌꯔꯗ ꯑꯃꯁꯨꯡ ꯃꯤꯒꯤ ꯀꯦꯔꯤꯌꯔꯗ ꯁꯦꯟꯇꯤꯃꯦꯟ ꯁꯣꯛꯄ ꯍꯥꯏꯕꯗꯤ ꯅꯨꯡꯉꯥꯏꯔꯣꯏꯗꯕ ꯑꯗꯨ ꯁꯤꯒꯨꯝꯂꯕ ꯗꯤꯁꯤꯄ꯭ꯂꯤꯟ ꯑꯁꯦ ꯑꯩꯈꯣꯏꯅ ꯑꯩꯅ ꯉꯥꯛꯇꯨꯅ ꯇꯧꯖꯩ